ꯑꯩꯈꯣꯏꯒꯤ ꯃꯅꯥꯛ ꯅꯛꯄꯗ ꯑꯥꯔꯠꯁ ꯏꯁꯇꯦꯇꯅꯔꯤ ꯏꯁꯇꯣꯔ ꯂꯩ ꯑꯩꯅ ꯈ꯭ꯋꯥꯏꯗꯒꯤ ꯄꯥꯝꯖꯕ ꯑꯥꯔꯠꯁ ꯏꯁꯇꯦꯇꯅꯔꯤ ꯄꯣꯠꯂꯝꯁꯤꯡꯗꯤ ꯀꯣꯂꯣꯝ ꯄꯦꯟ ꯀꯂꯔ ꯑꯗꯒꯤ ꯄꯦꯟꯁꯤꯜ ꯀꯂꯔ ꯑꯗꯨꯒ ꯀꯦꯟꯗꯜ ꯀꯂꯔ ꯁꯤꯁꯨ ꯄꯥꯝꯖꯩ ꯑꯗꯨꯒ ꯑꯩꯅ ꯍꯦꯟꯅ ꯈ꯭ꯋꯥꯏꯗꯒꯤ ꯄꯥꯝꯖꯕ ꯅꯨꯡꯉꯥꯏꯖꯕꯗꯤ ꯀꯂꯔ ꯃꯆꯨ ꯃꯆꯨꯒꯤ ꯂꯩꯔꯒ ꯁꯤꯖꯤꯟꯅꯕ ꯑꯃꯗꯤ ꯃꯈꯜ ꯃꯈꯜꯒꯤ ꯀꯦꯟꯗꯜ ꯀꯂꯔ ꯄꯦꯟ ꯀꯂꯔ ꯄꯦꯟꯁꯤꯜ ꯀꯂꯔ ꯑꯁꯤꯅꯆꯤꯡꯕ ꯁꯤꯖꯤꯟꯅꯔꯒ ꯁꯤꯖꯤꯟꯅꯕꯅ ꯑꯩꯉꯣꯟꯗ ꯌꯥꯝꯅ ꯍꯔꯥꯎꯍꯜꯂꯤ ꯅꯨꯡꯉꯥꯏꯍꯜꯂꯤ ꯃꯁꯤꯒꯨꯝꯕꯁꯤꯡꯁꯤ ꯑꯩꯈꯣꯏꯒꯤꯁꯨ ꯌꯥꯝꯅ ꯅꯛꯅ ꯂꯩꯕ ꯏꯁꯇꯣꯔ ꯑꯩꯈꯣꯏꯒ ꯅꯛꯅꯅꯁꯨ ꯂꯩ ꯑꯃꯗꯤ ꯃꯁꯤꯒꯤ ꯃꯐꯝꯁꯤꯗ ꯑꯅꯧ ꯑꯅꯧꯕ ꯄꯣꯠ ꯀꯂꯔ ꯀꯌꯥꯃꯔꯨꯝꯁꯨ ꯄꯨꯔꯛꯏ ꯃꯈꯜ ꯀꯌꯥꯁꯨ ꯑꯩꯈꯣꯏꯅ ꯄꯥꯝꯖꯕꯒꯤ ꯑꯩꯈꯣꯏ ꯂꯩꯀꯥꯏꯗ ꯄꯥꯝꯖꯕꯗꯒꯤꯁꯨ ꯍꯦꯟꯅ ꯃꯥꯅꯁꯨ ꯁ꯭ꯇꯣꯔꯗꯨꯗ ꯂꯩ ꯊꯝꯃꯤ ꯑꯗꯨꯅ ꯑꯩꯈꯣꯏꯅꯁꯨ ꯑꯩꯅꯁꯨ ꯈ꯭ꯋꯥꯏ ꯄꯥꯝꯖꯕꯗꯤ ꯑꯅꯧ ꯑꯅꯧꯕ ꯂꯩꯔꯒ ꯁꯤꯖꯤꯟꯅꯕꯗꯨ ꯑꯩ ꯏꯁꯥꯗ ꯌꯥꯝꯅ ꯄꯥꯝꯖꯩ